ꯑꯩ ꯍꯟꯗꯛ ꯊꯥꯔꯇꯤꯟ ꯄ꯭ꯔꯣ ꯃꯦꯛꯁꯇꯣ ꯑꯗꯣ ꯑꯃ ꯂꯧꯕꯅꯦ ꯑꯥꯏ ꯐꯣꯟ ꯑꯗꯣ ꯌꯥꯝꯅ ꯁꯤꯖꯤꯟꯅꯕꯁꯨ ꯅꯨꯡꯉꯥꯏꯌꯦ ꯀ꯭ꯋꯥꯂꯤꯇꯤ ꯌꯥꯝ ꯐꯩꯌꯦ ꯑꯗꯨꯒ ꯀꯦꯃꯦꯔꯥꯗꯣ ꯌꯥꯝ ꯁꯦꯡꯉꯦ